ꯑꯩꯈꯣꯏꯒꯤ ꯏꯃꯨꯡꯒꯤ ꯑꯣꯏꯅ ꯑꯩꯈꯣꯏꯒꯤ ꯏꯄꯥ ꯏꯄꯨ ꯍꯥꯛꯇꯛꯇꯒꯤ ꯊꯣꯡꯂꯛꯂꯕ ꯃꯊꯦꯜ ꯑꯃ ꯂꯩ ꯍꯥꯏꯔꯤꯕ ꯃꯊꯦꯜ ꯑꯗꯨꯗꯤ ꯆꯒꯦꯝꯄꯣꯝꯕ ꯍꯥꯏꯕꯁꯤꯅꯤ ꯆꯒꯦꯝꯄꯣꯝꯕ ꯑꯁꯤ ꯏꯃꯨꯡ ꯑꯇꯣꯞ ꯑꯇꯣꯞꯄ ꯏꯃꯨꯡ ꯀꯌꯥ ꯑꯃꯗꯁꯨ ꯄꯣꯝꯃꯤ ꯑꯗꯨꯒ ꯑꯩꯈꯣꯏꯒꯤ ꯏꯃꯨꯡꯗ ꯄꯣꯝꯕ ꯆꯒꯦꯝꯒꯁꯨ ꯑꯇꯣꯞꯄ ꯏꯃꯨꯡꯗ ꯄꯣꯝꯕ ꯆꯒꯦꯝꯒꯁꯨ ꯃꯥꯅꯗꯦ ꯃꯤ ꯃꯤꯒꯤ ꯃꯇꯨꯡ ꯏꯟꯅ ꯃꯥꯒꯤ ꯃꯥꯒꯤ ꯑꯄꯥꯝꯕ ꯃꯆꯜꯁꯤꯡꯒꯤ ꯃꯇꯨꯡ ꯏꯟꯅ ꯆꯒꯦꯝ ꯃꯈꯟ ꯃꯈꯟ ꯄꯣꯝꯕ ꯌꯥꯏ ꯑꯩꯈꯣꯏꯒꯤ ꯏꯃꯨꯡꯗ ꯄꯣꯝꯂꯤꯕ ꯆꯒꯦꯝꯄꯣꯝꯕ ꯑꯁꯤꯗꯤ ꯍꯋꯥꯏꯖꯥꯔ ꯆꯪꯏ ꯆꯥꯛ ꯆꯪꯏ ꯃꯔꯣꯏ ꯅꯄꯥꯛꯄꯤ ꯆꯪꯏ ꯑꯗꯨꯒ ꯂꯣꯝꯕ ꯂꯣꯝꯕꯁꯨ ꯍꯥꯞꯄꯤ ꯑꯗꯨꯒ ꯉꯥꯔꯤ ꯅꯠꯇ꯭ꯔꯒ ꯍꯦꯟꯇꯥꯛ ꯍꯥꯞꯄꯒ ꯆꯒꯦꯝ ꯄꯣꯝꯃꯤ ꯑꯗꯨꯗꯒꯤ ꯉꯥꯁꯨ ꯃꯔꯥꯡ ꯀꯥꯏꯅ ꯑꯗꯨꯝ ꯍꯥꯞꯄꯤ ꯍꯥꯏꯔꯤꯕ ꯃꯆꯜꯁꯤꯡ ꯑꯁꯤ ꯍꯥꯞꯄꯒ ꯆꯒꯦꯝꯄꯣꯝꯕꯁꯤ ꯑꯗꯨꯒꯤꯃꯇꯤꯛ ꯌꯥꯝꯅ ꯍꯥꯎꯏ ꯑꯇꯣꯞꯄ ꯏꯃꯨꯡꯁꯤꯡꯗ ꯄꯣꯝꯕ ꯆꯒꯦꯝꯁꯨ ꯑꯗꯨꯝ ꯍꯥꯎꯔꯝꯒꯅꯤ ꯑꯗꯨꯒ ꯑꯩꯈꯣꯏꯒꯤ ꯏꯃꯨꯡꯒꯤ ꯑꯣꯏꯅ ꯑꯩꯈꯣꯏꯅ ꯄꯣꯝꯖꯕ ꯃꯆꯜꯁꯤꯡ ꯑꯁꯦ ꯍꯥꯞꯄꯒ ꯄꯣꯝꯕ ꯆꯒꯦꯝꯄꯣꯝꯕ ꯑꯁꯤꯁꯨ ꯑꯗꯨꯒꯤꯃꯇꯤꯛ ꯍꯥꯎꯏ